ꯍꯜꯂꯣ ꯅꯨꯡꯉꯥꯏꯔꯤꯌꯦ ꯅꯪꯒꯤ ꯃꯈꯣꯜꯗꯣꯀꯣ ꯀꯟꯅ ꯇꯥꯏꯌꯦꯕ ꯑꯩꯒꯤ ꯁꯨꯁꯔꯥ ꯍꯧꯖꯤꯛꯀꯥꯟꯁꯦ ꯑꯩ ꯌꯥꯝ ꯍꯥꯡꯅꯤꯡꯕ ꯀꯥꯟꯗ ꯍꯥꯡꯉꯦ ꯍꯥꯡꯅꯤꯡꯗꯕ ꯀꯥꯟꯗ ꯇꯣꯛꯑꯦ ꯀꯔꯤ ꯇꯧꯋꯦ ꯍꯥꯏꯕꯅꯣ ꯍꯧꯖꯤꯛꯇꯤ ꯂꯦꯇꯦꯁꯇꯤ ꯂꯥꯛꯇ꯭ꯔꯦ ꯑꯩ ꯇꯧꯗ꯭ꯔꯦ ꯑꯗꯨ ꯌꯥꯝ ꯎꯝ ꯎꯝ ꯍꯣꯏ ꯅꯣꯏ ꯑꯗꯨꯝ ꯑꯣꯗꯔ ꯂꯩꯔꯗꯤ ꯑꯩꯅ ꯑꯃꯨꯛꯀ ꯑꯗꯨꯝ ꯄꯨꯔꯛꯄꯤꯕ ꯌꯥꯏꯌꯦ ꯍꯥ ꯎꯝ ꯎꯝ ꯎꯝ ꯍꯣꯏ ꯍꯣꯏ ꯑꯗꯨꯃꯥꯏꯅ ꯇꯧꯔꯁꯤ ꯑꯩꯅ ꯀꯟꯇꯦꯛ ꯇꯧꯕꯤꯕ ꯌꯥꯏ ꯍꯣꯏ ꯗꯤꯂꯤꯕꯔꯤ ꯗꯤꯂꯤꯕꯔꯤ ꯁꯥꯔꯕꯤꯁꯃꯛꯇꯤ ꯑꯩ ꯍꯧꯖꯤꯛꯇꯤ ꯊꯝꯗꯦ ꯎꯝ ꯎꯝ ꯑꯣ ꯍꯣꯏ ꯍꯣꯏ ꯎꯝ ꯑꯩꯈꯣꯏꯒꯤꯁꯨ ꯑꯣꯗꯔ ꯇꯧꯕꯤꯌꯨ ꯑꯩꯈꯣꯏ ꯑꯗꯨ ꯑꯣꯗꯔ ꯇꯧꯕ ꯀꯥꯟꯗꯁꯦꯀꯣ ꯃꯅꯤꯄꯨꯔꯗ ꯏꯔꯥꯡ ꯂꯩꯌꯦꯅꯀꯣ ꯑꯗꯨ ꯏꯔꯥꯡꯒꯨꯝꯕꯗ ꯀꯔꯤꯁꯨ ꯇꯧꯗ꯭ꯔꯒ ꯇꯧꯗ꯭ꯔꯗꯤ ꯑꯗꯨꯝ ꯅꯨꯃꯤꯠ ꯇꯔꯥꯒꯤ ꯃꯃꯥꯡꯗ ꯑꯗꯨꯝ ꯂꯥꯛꯄ ꯌꯥꯅꯤ ꯎꯝ ꯍꯣꯏ ꯑꯗꯨꯃꯥꯏꯅꯁꯨ ꯈꯟꯕ ꯌꯥꯏ ꯍꯣꯏ ꯍꯧꯖꯤꯛ ꯀꯥꯟꯗꯨ ꯃꯅꯤꯄꯨꯔꯗ ꯏꯔꯥꯡ ꯂꯩꯕꯅꯤꯅꯀꯣ ꯇꯝꯕ ꯉꯝꯗꯦꯕ ꯑꯗꯨ ꯇꯦꯟ ꯗꯦꯁꯀꯤ ꯃꯅꯨꯡꯗꯗꯤ ꯑꯗꯨꯝ ꯂꯥꯛꯇꯤ ꯂꯥꯛꯀꯅꯤ ꯎꯝ ꯎꯝ ꯍꯣꯏ ꯍꯣꯏ ꯑꯩꯁꯨ ꯌꯦꯡꯒꯦ ꯑꯩꯒꯤ ꯃꯔꯨꯞ ꯑꯃꯗꯀꯣ ꯀꯟꯇꯦꯛ ꯇꯧꯕꯤꯔꯒꯦ ꯑꯗꯨꯒ ꯃꯣꯏꯅ ꯑꯗꯨꯝ ꯊꯨꯅ ꯗꯤꯆꯥꯔꯖ ꯇꯧꯕꯤꯔꯗꯤ ꯑꯗꯨ ꯑꯣꯏꯔꯗꯤ ꯅꯪ ꯁ꯭ꯄꯤꯠ ꯄꯣꯁꯇ ꯑꯗꯨꯝ ꯇꯧꯕ ꯌꯥꯏꯅ

ꯎꯝ ꯎꯝ ꯎꯝ ꯍꯣꯏ ꯑꯩꯉꯣꯟꯗ ꯑꯣꯗꯔ ꯇꯧꯕꯗꯨꯀꯣ ꯅꯪꯅ ꯀꯣꯔꯤꯌꯔꯗꯣ ꯑꯊꯨꯕꯗ ꯗꯤꯁꯄꯦꯁ ꯇꯧꯋꯣ ꯍꯥꯏꯔꯗꯤ ꯑꯗꯨꯁꯨ ꯐ꯭ꯂꯥꯏꯠꯀꯤ ꯑꯣꯏꯅ ꯇꯧꯔꯗꯤ ꯄꯩꯁꯥꯗꯨ ꯍꯦꯟꯅ ꯆꯪꯒꯅꯤ ꯍꯥꯏꯕ ꯎꯝ ꯎꯝ ꯍꯣꯏ ꯎꯝ ꯎꯝ ꯍꯣꯏ ꯍꯣꯏ